ꯍꯂꯣ ꯎꯝ ꯌꯥꯅꯤ ꯍꯥꯏꯕꯤꯌꯣ ꯗꯤꯄꯥ ꯀꯩꯗꯧꯔꯕ ꯑꯣ ꯌꯥꯅꯤꯌꯦ ꯆꯠꯁꯦ ꯅꯣꯡꯃ ꯄꯨꯕꯤꯒꯦ ꯅꯪ ꯂꯥꯛꯀꯥꯟꯗ ꯕꯤ ꯇꯤ ꯄꯥꯛꯁꯦ ꯌꯥꯝ ꯐꯖꯕ ꯃꯐꯝ ꯑꯃꯅꯦ ꯖꯣꯅꯣꯁꯇꯣꯟꯒꯤ ꯁꯥꯇ꯭ꯔ ꯇꯤꯖꯤꯒꯤ ꯁꯥꯇ꯭ꯔ ꯌꯥꯝ ꯊꯣꯛꯂ ꯊꯣꯛꯂꯛꯑꯒ ꯑꯗꯨꯗ ꯐꯝꯃꯒ ꯋꯥꯔꯤ ꯋꯇꯥꯏ ꯁꯥꯕ ꯌꯥꯝ ꯅꯨꯉꯥꯏ ꯁꯤꯅ ꯑꯗꯨꯝ ꯑꯋꯥ ꯄꯣꯊꯥꯕ ꯑꯍꯟꯘꯩꯒꯤ ꯑꯍꯟꯁꯦ ꯀꯩꯁꯨ ꯊꯣꯏꯗꯣꯛꯄ ꯂꯩꯇꯦꯗ ꯃꯥꯏꯟ ꯐ꯭ꯔꯦꯁ ꯑꯣꯏꯅꯕ ꯑꯗꯨꯝ ꯋꯥꯀꯤꯡ ꯊꯣꯂꯛꯑꯒ ꯑꯗꯩꯝ ꯑꯋꯥ ꯄꯣꯊꯅꯕ ꯐꯤꯜꯒꯨꯝꯕ ꯍꯥꯏꯇꯥꯔꯦ ꯒꯥꯔꯗꯦꯟꯒꯨꯝꯕ ꯍꯥꯏꯇꯥꯔꯦ ꯑꯗꯣ ꯑꯗꯨꯒꯨꯝꯕꯗꯨꯅꯤ ꯀꯩꯁꯨ ꯁꯥꯟꯅ ꯈꯣꯠꯅꯕꯒꯤ ꯃꯇꯥꯡꯗ ꯂꯩꯇꯦ ꯂꯩ ꯈꯔ ꯑꯗꯨꯝ ꯂꯩꯒꯅꯤ ꯊꯥꯒꯅꯤ ꯑꯗꯣ ꯑꯗꯨꯃꯉꯥꯏ ꯀꯩꯅꯣ ꯃꯥꯏꯟ ꯐ꯭ꯔꯦꯁ ꯑꯣꯏꯅꯕ ꯃꯐꯝ ꯑꯃ ꯁꯤꯟꯕꯅꯦ ꯍꯣꯏ ꯍꯣꯏ ꯆꯠꯁꯤ ꯆꯠꯁꯤ ꯄꯨꯕꯤꯒꯦ